ꯑꯩꯈꯣꯏꯅ ꯂꯧ ꯎꯕ ꯃꯇꯝꯗ ꯂꯧꯐꯝꯗ ꯑꯗꯨꯝ ꯆꯠꯄꯁꯦ ꯅꯨꯃꯤꯠ ꯑꯃ ꯑꯅꯤ ꯂꯩꯔꯒ ꯑꯗꯨꯝ ꯒꯦꯞ ꯅꯨꯃꯤꯠ ꯑꯃ ꯑꯅꯤ ꯒꯦꯞ ꯂꯩꯔꯒ ꯑꯗꯨꯝ ꯆꯠꯂꯒ ꯌꯦꯡꯉꯦ ꯏꯁꯤꯡ ꯂꯩꯕ꯭ꯔꯥ ꯅꯠꯇ꯭ꯔꯒ ꯀꯪꯈ꯭ꯔꯕ꯭ꯔꯥ ꯑꯗꯨꯒ ꯂꯧꯕꯨꯛ ꯂꯧꯕꯨꯛꯇ ꯏꯁꯤꯡ ꯂꯥꯛꯄ꯭ꯔꯥ ꯂꯥꯛꯇꯕ꯭ꯔꯥ ꯍꯥꯏꯕꯗꯣ ꯑꯗꯨꯝ ꯆꯠꯂꯒ ꯌꯦꯡꯉꯦ ꯑꯗꯨꯒ ꯑꯩꯈꯣꯏꯅ ꯆꯠꯄꯗ ꯅꯥꯄꯤ ꯅꯥꯄꯤꯗꯨ ꯊꯣꯛꯈ꯭ꯔꯕ꯭ꯔꯥ ꯊꯣꯛꯇꯕ꯭ꯔꯥ ꯅꯥꯄꯤꯗꯨ ꯌꯥꯝꯕ꯭ꯔꯥ ꯌꯥꯝꯗꯕ꯭ꯔꯥ ꯍꯥꯏꯕꯗꯨ ꯑꯗꯨꯁꯨ ꯌꯦꯡꯉꯦ ꯑꯗꯨꯒ ꯏꯁꯤꯡ ꯀꯪꯕꯁꯦ ꯂꯧ ꯂꯧꯐꯝꯗꯨ ꯏꯁꯤꯡ ꯀꯪꯕꯁꯦ ꯀꯔꯤꯒꯤꯗꯃꯛꯇꯔꯥ ꯍꯥꯏꯔꯒ ꯃꯇꯥꯏ ꯃꯇꯥꯏ ꯑꯗꯨꯝ ꯆꯠꯂꯒ ꯌꯦꯡꯂꯒ ꯀꯗꯥꯏꯗꯒꯤ ꯏꯁꯤꯡ ꯆꯠꯄ꯭ꯔꯥ ꯀꯔꯤꯒꯤꯗꯃꯛꯇ ꯆꯠꯄ꯭ꯔꯥ ꯍꯥꯏꯕꯗꯣ ꯑꯗꯨꯝ ꯌꯦꯡꯂꯒ ꯏꯁꯤꯡ ꯆꯠꯄ ꯃꯐꯝꯗ ꯑꯗꯨꯝ ꯂꯩꯄꯥꯛꯅ ꯊꯥꯔꯒ ꯈꯣꯡꯅ ꯅꯦꯠꯂꯒ ꯑꯗꯨꯝ ꯕ꯭ꯂꯣꯛ ꯇꯧꯕ ꯑꯗꯨꯒ ꯑꯗꯨꯒ ꯃꯇꯝ ꯈꯔ ꯂꯩꯔꯒ ꯑꯗꯨꯝ ꯅꯥꯄꯤ ꯄꯦꯡꯕꯁꯨ ꯅꯥꯄꯤ ꯄꯦꯡꯕꯁꯦ ꯅꯥꯄꯤ ꯄꯦꯡꯕ ꯂꯧ ꯂꯧꯐꯝꯗꯨ ꯅꯥꯄꯤ ꯄꯦꯡꯕ ꯂꯣꯏꯗ꯭ꯔꯤꯐꯥꯎ ꯑꯗꯨꯝ ꯇꯣꯏꯅ ꯆꯠꯂꯦ ꯑꯗꯨꯒ ꯅꯥꯄꯤ ꯄꯦꯡꯕ ꯂꯣꯏꯔꯒ ꯃꯇꯝ ꯈꯔ ꯂꯩꯔꯒ ꯑꯃꯨꯛꯀ ꯃꯇꯝ ꯈꯔ ꯒꯦꯞ ꯂꯩꯔꯒ ꯑꯃꯨꯛꯀꯁꯨ ꯄꯦꯡꯕ ꯑꯗꯨꯝ ꯇꯧꯋꯦ ꯑꯗꯨꯒꯤ ꯂꯧꯗ ꯆꯠꯄꯁꯦ ꯑꯗꯨꯝ ꯑꯗꯨꯒꯤꯗꯃꯛ ꯇꯣꯏꯅ ꯆꯠꯄꯅꯦ ꯅꯥꯄꯤ ꯄꯦꯡꯕꯒ ꯑꯗꯨꯒ ꯏꯁꯤꯡ ꯂꯩꯕ꯭ꯔꯥ ꯀꯪꯕ꯭ꯔꯥ ꯍꯥꯏꯕꯗꯨ ꯌꯦꯡꯕꯤꯌꯦ ꯏꯁꯤꯡ ꯀꯪꯂꯗꯤ ꯂꯧꯗꯨ ꯐꯠꯇꯕꯅꯦ ꯑꯗꯨ ꯏꯁꯤꯡ ꯂꯩꯔꯗꯤ ꯂꯧꯗꯨ ꯌꯥꯝ ꯐꯕꯅꯦ ꯑꯗꯨꯒꯤꯗꯃꯛ

ꯇꯣꯏꯅ ꯆꯠꯂꯒ ꯌꯦꯡꯕ ꯑꯗꯨꯒ ꯑꯩꯈꯣꯏꯅ ꯑꯗꯨꯝ ꯑꯗꯨꯒꯤꯗꯃꯛꯇ ꯇꯣꯏꯅ ꯑꯗꯨꯝ ꯆꯠꯂꯦ ꯂꯧꯐꯝꯗ ꯂꯧ ꯑꯗꯨꯝ ꯌꯦꯡꯕꯗ ꯌꯦꯡꯕꯒꯤ